ꯂꯥꯏꯔꯕꯁꯤꯡ ꯑꯁꯤ ꯑꯐꯕ ꯑꯅꯥ ꯂꯥꯏꯌꯦꯡ ꯑꯃ ꯐꯪꯕꯗ ꯑꯊꯤꯡꯕ ꯑꯃ ꯑꯣꯏ ꯃꯔꯝꯗꯤ ꯃꯈꯣꯏꯒꯤ ꯃꯈꯨꯠꯇ ꯑꯍꯦꯟꯕ ꯄꯩꯁꯥ ꯂꯩꯇꯕꯅ ꯅꯣꯡꯃ ꯅꯣꯡꯃꯒꯤ ꯁꯨꯔꯒ ꯆꯥꯖꯕ ꯑꯣꯏꯕꯅ ꯃꯈꯣꯏꯅ ꯑꯅꯥꯕ ꯑꯃ ꯂꯩꯔꯛꯄ ꯃꯇꯝꯗ ꯅꯠꯇ꯭ꯔꯒ ꯃꯈꯣꯏꯒꯤ ꯏꯃꯨꯡꯗ ꯑꯅꯥꯕ ꯑꯃ ꯌꯥꯎꯔꯛꯄ ꯃꯇꯝꯗ ꯑꯅꯥ ꯂꯥꯏꯁꯪ ꯑꯅꯥ ꯂꯥꯏꯌꯦꯡꯁꯪꯗ ꯄꯨꯅꯕ ꯄꯩꯁꯥ ꯂꯩꯇꯦ ꯂꯝꯕꯤ ꯆꯠꯊꯣꯛ ꯆꯠꯁꯤꯟꯒꯤ ꯄꯩꯁꯥ ꯋꯥꯠꯄꯅ ꯃꯈꯣꯏꯗ ꯂꯥꯏꯌꯦꯡꯗꯅ ꯂꯩꯕꯁꯨ ꯀꯌꯥ ꯑꯃ ꯌꯥꯎꯔꯤ ꯂꯥꯏꯔꯕ ꯃꯤꯑꯣꯏꯁꯤꯡ ꯑꯃꯁꯨꯡ ꯈꯨꯡꯒꯪꯒꯤ ꯃꯤꯑꯣꯏꯁꯤꯡꯗꯁꯨ ꯑꯅꯥ ꯂꯥꯏꯌꯦꯡ ꯁꯤꯡ ꯑꯁꯤ ꯍꯦꯟꯅ ꯈꯨꯗꯣꯡ ꯆꯥꯕ ꯄꯤꯅꯕ ꯑꯩꯒꯤ ꯋꯥꯈꯜꯂꯣꯟꯗ ꯂꯥꯏꯔꯕ ꯃꯤꯁꯤꯡ ꯑꯁꯤꯁꯨ ꯑꯩꯈꯣꯏ ꯍꯛꯆꯥꯡꯒꯤ ꯃꯇꯥꯡꯗ ꯅꯥꯕꯒꯤ ꯃꯇꯥꯡꯗ ꯍꯦꯟꯅ ꯈꯪꯅꯕ ꯃꯈꯣꯏꯗ ꯇꯥꯛꯄꯤ ꯇꯝꯕꯤꯕ ꯀꯌꯥ ꯇꯧꯍꯟꯕꯤꯕ ꯍꯥꯏꯕꯗꯤ ꯑꯩꯈꯣꯏꯅ ꯑꯅꯥ ꯂꯥꯏꯌꯦꯡ ꯁꯪꯗ ꯆꯠꯇ꯭ꯔꯁꯨ ꯌꯥꯕ ꯑꯅꯥꯕꯗꯗꯤ ꯌꯨꯝꯗ ꯑꯗꯨꯝ ꯍꯣꯠꯅꯕꯤꯔꯒ ꯑꯗꯨꯝ ꯐꯕ ꯌꯥꯕꯗꯨ ꯑꯔꯦꯝꯕꯗ ꯄꯩꯁꯥ ꯇꯤꯡꯅꯉꯥꯏ ꯍꯣꯁꯄꯤꯇꯥꯜ ꯑꯅꯥ ꯂꯥꯏꯌꯦꯡ ꯁꯪꯗ ꯆꯠꯂꯗꯤ ꯄꯩꯁꯥꯁꯨ ꯇꯤꯡꯂꯅꯤ ꯃꯇꯝꯁꯨ ꯃꯥꯡꯂꯅꯤ ꯑꯗꯨꯒ ꯍꯤꯗꯥꯛꯁꯤꯡꯁꯤꯁꯨ ꯑꯩꯈꯣꯏꯅ ꯃꯃꯟ ꯈꯔ ꯈꯔ ꯍꯟꯊꯕꯤꯕ ꯑꯗꯨꯒ ꯂꯩꯉꯥꯛꯀꯤ ꯑꯣꯏꯕ ꯑꯅꯥ ꯂꯥꯏꯌꯦꯡ ꯁꯪ ꯀꯌꯥ ꯑꯃ ꯄꯨꯊꯣꯛꯄꯤꯔꯛꯄ ꯁꯤꯒꯨꯝꯕꯁꯤ ꯇꯧꯍꯟꯖꯅꯤꯡꯏ